ꯑꯥ ꯀꯩꯅꯣꯝꯇ ꯍꯪꯉꯛꯀꯦꯅꯦ ꯅꯣꯏ ꯅꯣꯏ ꯑꯗꯣꯝꯗ ꯀꯩꯅꯣ ꯇꯧꯋꯦꯗꯥꯏꯅꯦ ꯍꯦꯟꯇꯥꯛꯀ ꯌꯥꯝ ꯁꯨꯏ ꯍꯥꯏꯌꯦ ꯑꯗꯨ ꯀꯃꯥꯏꯅ ꯁꯨꯔꯤꯅꯣ ꯀꯃꯥꯏꯅ ꯇꯧꯕꯅꯣ ꯆꯐꯨꯗꯅ ꯀꯌꯥ ꯄꯤꯔꯤꯅꯣ ꯑꯗꯨ ꯀꯔꯤ ꯀꯔꯤꯅ ꯀꯔꯤ ꯀꯔꯤꯅ ꯀꯃꯥꯏꯅ ꯇꯧꯔꯒ ꯁꯦꯝꯃꯤꯅꯣꯕ ꯍꯦꯟꯇꯥꯛꯇꯣ

ꯎꯝ ꯎꯝ ꯎꯝ ꯎꯝ ꯎꯝ ꯎꯝ

ꯎꯝ ꯍꯦꯟꯇꯥꯛ ꯆꯥꯁꯨ ꯆꯥꯅꯤꯡꯉꯤ ꯌꯣꯟꯁꯨ ꯌꯣꯟꯅꯤꯡꯕ ꯑꯗꯨꯅ ꯆꯐꯨꯗꯅ ꯀꯌꯥ ꯀꯃꯥꯏꯅ ꯇꯧꯕꯅꯣ ꯑꯩꯈꯣꯏ ꯁꯣꯝꯗꯗꯤ ꯐꯪꯅꯗꯕꯅꯤꯅ ꯌꯣꯜꯂꯒꯁꯨ ꯑꯗꯨꯝ ꯆꯥꯕꯗꯤ ꯆꯥꯟꯅꯕ ꯑꯗ ꯀꯌꯥ ꯁꯨꯕ ꯈꯣꯠꯄꯗꯨꯗꯤ ꯍꯩꯇꯕꯅꯤꯅꯀꯣ ꯀꯌꯥ ꯀꯩꯅꯣ ꯇꯧꯅꯗꯦꯕ ꯁꯨꯔꯒꯁꯨ ꯌꯣꯟꯅꯤꯡꯉꯦꯕ ꯑꯗꯨꯏꯗꯨꯒꯤ ꯀꯌꯥ ꯆꯐꯨꯗ ꯀꯌꯥ ꯄꯤꯔꯤꯅꯣ ꯀꯃꯥꯏꯅ ꯇꯧꯕꯅꯣ ꯑꯗꯒꯤ ꯍꯦꯟꯇꯥꯛꯁꯤꯗꯤ ꯑꯩꯈꯣꯏꯒꯤ ꯉꯥꯔꯤꯗꯗꯤ ꯀꯩꯅꯣ ꯇꯧꯗꯕꯤꯗ ꯍꯦꯟꯇꯥꯛꯁꯦ ꯑꯩꯈꯣꯏꯅ ꯑꯩꯈꯣꯏꯒꯤ ꯃꯆꯥ ꯄꯣꯛꯄ ꯀꯥꯡꯒꯨꯗꯁꯨ ꯑꯗꯨꯝ ꯆꯥꯏꯗꯅ ꯃꯥꯗꯤ ꯑꯗꯨ ꯂꯣꯏꯅ ꯀꯃꯟ ꯑꯣꯏꯔꯦꯗꯅ ꯃꯥꯗꯤ ꯑꯅꯥꯕꯗꯁꯨ ꯆꯥ ꯌꯥꯕ ꯄꯣꯠꯅꯤꯅ ꯀꯃꯥꯏꯅ ꯇꯧꯕꯅꯣ ꯀꯃꯥꯏꯅ ꯁꯨꯕꯅꯣ ꯈꯣꯠꯄꯅꯣ ꯍꯥꯏꯗꯣ ꯈꯪꯅꯤꯡꯗꯅ ꯍꯪꯉꯛꯏꯕ ꯅꯍꯥꯟ ꯅꯣꯡꯃ ꯈꯛ ꯃꯤꯅ ꯄꯣꯔꯛꯑꯦꯗꯅ ꯆꯥꯏꯑꯦꯕꯀꯣ ꯌꯥꯝ ꯍꯥꯎꯋꯦꯕ ꯑꯗꯨ ꯀꯃꯥꯏꯅ ꯁꯨꯔꯤꯖꯥꯠꯅꯣ ꯅꯣꯏꯔꯣꯝꯗꯩ ꯄꯣꯔꯛꯄꯅꯦ ꯍꯥꯏꯕꯗꯨꯗ ꯑꯝꯇꯪ ꯅꯉꯣꯟꯗ ꯍꯪꯉꯒ ꯈꯪꯒꯅꯦꯅ ꯐꯣꯟ ꯇꯧꯔꯛꯏꯅꯦ ꯑꯗꯨ ꯆꯐꯨꯗ ꯀꯌꯥꯃꯨꯛ ꯆꯐꯨꯁꯦ ꯑꯄꯤꯛꯄ ꯑꯆꯧꯕ ꯈꯥꯏꯗꯣꯛꯄ꯭ꯔꯣ ꯆꯐꯨꯁꯦ